ꯃꯅꯤꯄꯨꯔ ꯗ꯭ꯔꯦꯁꯀꯤ ꯃꯔꯝꯗ ꯐꯅꯦꯛ ꯍꯥꯏꯕꯁꯤ ꯃꯅꯤꯄꯨꯔꯒꯤ ꯌꯥꯝꯅ ꯇ꯭ꯔꯦꯗꯤꯁꯅꯦꯜ ꯑꯣꯏꯕ ꯗ꯭ꯔꯦꯁꯅꯤ ꯐꯅꯦꯛ ꯍꯥꯏꯕꯁꯤ ꯃꯩꯇꯩ ꯅꯨꯄꯤꯁꯤꯡꯅ ꯁꯦꯠꯂꯤ ꯑꯗꯒꯤ ꯀꯩꯅꯣ ꯈꯨꯗꯩ ꯅꯨꯄꯥꯁꯤꯡꯗꯅ ꯈꯨꯗꯩ ꯐꯩꯖꯣꯝ ꯍꯥꯏꯕꯁꯤ ꯇ꯭ꯔꯦꯗꯤꯁꯅꯦꯜ ꯗ꯭ꯔꯦꯁꯇꯤ ꯅꯨꯄꯤꯗꯅ ꯅꯨꯄꯥꯗꯅ ꯅꯨꯄꯤꯗꯅ ꯐꯅꯦꯛ ꯃꯌꯦꯛ ꯅꯥꯏꯕ ꯑꯗꯒꯤ ꯋꯥꯡꯈꯩ ꯐꯤ ꯔꯥꯅꯤ ꯐꯤ ꯑꯗꯒꯤ ꯅꯨꯄꯤꯒꯤꯅ ꯇ꯭ꯔꯦꯗꯤꯁꯅꯦꯜ ꯗ꯭ꯔꯦꯁꯅꯤ ꯋꯥꯡꯈꯩ ꯐꯤ ꯍꯥꯏꯁꯤ ꯌꯥꯝꯅ ꯐꯖꯅ ꯍꯛꯑꯒ ꯃꯣꯏꯔꯥꯡ ꯐꯤ ꯍꯛꯑꯒ ꯁꯥꯏ ꯑꯗꯒꯤ ꯀꯩꯅꯣ ꯐꯅꯦꯛꯇꯁꯨ ꯃꯣꯏꯔꯥꯡ ꯐꯤ ꯍꯛꯄ ꯃꯨꯒꯥ ꯐꯦꯟꯕ ꯑꯗꯒꯤ ꯐꯤꯗꯁꯨ ꯂꯩꯔꯣꯡ ꯌꯥꯝ ꯐꯖꯅ ꯍꯛꯑꯗꯤ ꯄꯩꯁꯥ ꯃꯃꯟꯁꯨ ꯌꯥꯝ ꯌꯥꯝꯃꯦ ꯑꯗꯒꯤ ꯈꯨꯗꯩꯁꯨ ꯈꯨꯗꯩꯁꯨ ꯍꯧꯖꯤꯛꯇꯤ ꯑꯅꯧꯕ ꯑꯣꯏꯅ ꯑꯩꯈꯣꯏꯒꯤ ꯃꯨꯒꯥ ꯐꯦꯜꯂꯒ ꯈꯨꯗꯩ ꯁꯦꯠꯅꯔꯛꯑꯦ ꯑꯗꯒꯤ ꯊꯥꯏꯅꯗꯗꯤ ꯈꯨꯗꯩ ꯑꯁꯨꯡꯕꯅ ꯑꯃ ꯑꯁꯨꯡꯕ ꯁꯤꯖꯟꯅꯔꯝꯃꯦ ꯑꯗꯒꯤ ꯀꯩꯅꯣ ꯐꯩꯖꯣꯝꯗꯁꯨ ꯍꯧꯖꯤꯛꯇꯤ ꯃꯄꯥꯟ ꯍꯛꯑꯒ ꯑꯅꯧꯕ ꯗ꯭ꯔꯦꯁ ꯑꯣꯏꯅ ꯑꯅꯧꯕ ꯇ꯭ꯔꯦꯗꯤꯁꯅꯦꯜ ꯗ꯭ꯔꯦꯁꯇꯁꯨ ꯈꯛꯇꯪ ꯑꯅꯧꯕ ꯑꯣꯏꯅ ꯄꯨꯊꯣꯛꯑꯦ ꯃꯨꯒꯥ ꯐꯦꯜꯂꯒ ꯍꯛꯑꯒ ꯃꯌꯥꯝ ꯄꯥꯝꯅꯩ ꯃꯤꯁꯤꯡꯁꯤꯅ ꯑꯗꯨꯅ ꯑꯗꯒꯤ ꯐꯅꯦꯛꯇꯁꯨ ꯃꯄꯥꯟ ꯅꯥꯏꯕ ꯃꯄꯥꯟ ꯅꯥꯏꯕ ꯑꯩꯈꯣꯏꯒꯤ ꯐꯅꯦꯛꯇꯁꯨ ꯍꯧꯖꯤꯛꯇꯤ ꯃꯈꯜ ꯃꯈꯜ ꯌꯥꯝꯅ ꯂꯣꯟꯅꯔꯦ ꯑꯗꯒꯤ ꯊꯥꯏꯅꯗꯤ ꯈꯣꯏ ꯍꯥꯏꯕ ꯑꯃꯒ ꯐꯤꯒꯦ ꯐꯤꯖꯣꯟ ꯍꯥꯏꯕ ꯑꯃꯒ ꯂꯩꯔꯝꯃꯦ ꯍꯧꯖꯤꯛꯇꯤ ꯂꯩ ꯃꯌꯦꯛ ꯃꯌꯦꯛ ꯄꯨꯊꯣꯔꯛꯇꯅ ꯅꯤꯉꯝ ꯁꯝꯖꯤꯁꯨ ꯊꯥꯏꯅꯒꯤꯅꯤ ꯑꯗꯒꯤ ꯍꯧꯖꯤꯛꯇꯤ ꯌꯥꯝꯅ ꯄꯣꯂꯣꯏ ꯃꯄꯥꯟ ꯍꯥꯏꯕ ꯑꯃꯅꯦ ꯑꯗꯒꯤ ꯁꯔꯦꯡ ꯃꯌꯥ ꯑꯗꯒꯤ ꯐꯤꯔꯨꯛ ꯃꯌꯦꯛ ꯃꯌꯦꯛ ꯀꯌꯥ ꯃꯈꯜ ꯃꯈꯜ ꯃꯈꯜ ꯂꯩꯔꯦ ꯊꯥꯏꯅꯗꯤ ꯑꯩꯈꯣꯏꯒꯤ ꯈꯣꯏ ꯈꯣꯏꯗ ꯃꯈꯜ ꯑꯅꯤ ꯂꯩꯔꯝꯃꯦ ꯈꯣꯏ ꯆꯔꯣꯡ ꯍꯥꯏꯕ ꯑꯃꯒ ꯈꯣꯏ ꯍꯥꯏꯕ ꯑꯃꯒ ꯃꯣꯏ ꯑꯅꯤꯁꯤꯗ ꯑꯅꯝꯕꯅ ꯁꯦꯠꯅꯔꯝꯃꯦ ꯑꯗꯨꯒ ꯐꯤꯒꯦ ꯐꯤꯖꯣꯟ ꯍꯥꯏꯁꯤꯅ ꯑꯈꯟꯅꯅ ꯁꯦꯠꯄ ꯑꯈꯟꯅꯕ ꯃꯤꯅ ꯁꯦꯠꯄ ꯑꯣꯏꯔꯝꯃꯦ ꯐꯤꯒꯦ ꯐꯤꯖꯣꯟ ꯀꯩꯅꯣ ꯍꯥꯏꯕꯅ ꯅꯤꯉꯝ ꯁꯝꯖꯤ ꯍꯥꯏꯕꯁꯤꯅ ꯑꯗꯒꯤ ꯍꯧꯖꯤꯛꯇꯤ ꯐꯅꯦꯛ ꯃꯄꯥꯟ ꯅꯥꯏꯕ ꯁꯥꯕꯁꯤꯁꯨ ꯁꯥꯕꯁꯤꯁꯨ ꯍꯧꯖꯤꯛꯇꯤ ꯃꯨꯒꯥ ꯐꯦꯜꯂꯒ ꯐꯖꯅ ꯇꯥꯡꯅ ꯁꯥꯅꯔꯦ ꯍꯧꯖꯤꯛꯇꯤ